ꯍꯂꯣ ꯍꯥꯏꯔꯛꯑꯣ ꯍꯥꯏꯔꯛꯑꯣ ꯀꯔꯤ ꯃꯥꯅꯦ ꯃꯥꯅꯦ ꯀꯔꯤ ꯀꯔꯤ ꯀꯔꯤ ꯇꯧꯒꯗꯕ ꯍꯣꯏ ꯍꯣꯏ ꯍꯥꯏꯕꯤꯔꯀꯑꯣ ꯌꯥꯅꯤꯌꯦ ꯂꯣꯏ ꯂꯩꯅꯤꯌꯦ ꯋꯥꯒꯤ ꯄ꯭ꯔꯗꯛꯈꯩꯗꯤ ꯂꯣꯡꯎꯞ ꯐꯪꯉꯦ ꯊꯨꯃꯣꯛ ꯐꯪꯉꯦ ꯏꯟ ꯐꯪꯉꯦ ꯍꯪꯒꯦꯟ ꯐꯪꯉꯦ ꯑꯗꯒꯤ ꯋꯥꯒꯤ ꯐꯃꯨꯡꯕꯨꯛ ꯂꯩ ꯋꯥꯒꯤ ꯁꯣꯐꯥ ꯂꯩ ꯑꯗꯒꯤ ꯋꯥꯒꯤ ꯍꯦꯛ ꯍꯥꯏꯕ ꯑꯥꯏꯇꯦꯝꯒꯩꯗꯤ ꯂꯣꯏꯅ ꯂꯩ ꯂꯤꯒꯤꯕꯨꯛ ꯂꯩ ꯃꯃꯟꯗꯤ ꯄꯣꯠ ꯄꯣꯠꯀꯤ ꯃꯈꯥ ꯄꯣꯜꯂꯦ ꯄꯣꯠ ꯑꯍꯣꯡꯕꯁꯨ ꯂꯩ ꯑꯇꯥꯡꯕꯁꯨ ꯂꯩ ꯑꯗꯒꯤ ꯌꯥꯝ ꯍꯣꯡꯕ ꯂꯨꯄꯥ ꯆꯥꯝꯃꯔꯤ ꯆꯧꯉꯥꯗ ꯄꯤꯕꯁꯨ ꯂꯩ ꯂꯤꯁꯤꯡ ꯃꯔꯤ ꯃꯉꯥ ꯄꯤꯕꯁꯨ ꯂꯩ ꯄꯣꯠ ꯐꯖꯕ ꯊꯤꯕ ꯑꯗꯨꯝ ꯈꯔ ꯈꯥꯏꯗꯣꯛꯏꯗꯅ ꯑꯗꯨꯒꯨꯝꯕ ꯑꯗꯨꯃꯥꯏꯅ ꯃꯈꯟ ꯃꯈꯟ ꯂꯩꯔꯦ ꯄꯣꯠꯇꯤ ꯑꯣ ꯉꯥ ꯍꯥꯞꯅꯕ ꯇꯣꯡꯒꯣꯟꯗꯨꯔꯣ ꯑꯣ ꯂꯩꯅꯤ ꯂꯩꯅꯤ ꯑꯥ ꯄꯌꯥꯒꯤꯁꯨ ꯂꯩ ꯄꯌꯥꯅ ꯁꯥꯕ ꯑꯗꯒꯤ ꯂꯩꯌꯦ ꯑꯥꯏꯇꯦꯝ ꯐꯖ ꯐꯖꯕ ꯍꯧꯖꯤꯛꯇꯤ ꯑꯅꯧ ꯑꯅꯧꯕ ꯆꯥꯎꯈꯠꯂꯛꯑꯕꯅꯤꯅ ꯃꯌꯥꯝ ꯃꯈꯟ ꯃꯈꯟ ꯃꯌꯥꯝ ꯁꯦꯝꯃꯦ ꯂꯣꯡꯎꯞꯇꯁꯨ ꯃꯈꯟ ꯈꯔ ꯂꯩ ꯑꯄꯤꯛꯄꯁꯨ ꯂꯩ ꯍꯦ ꯑꯗꯨꯗꯤ ꯑꯗꯨꯝ ꯌꯥꯝ ꯂꯧꯔꯝꯅꯤꯅ ꯈꯔ ꯑꯗꯨꯝ ꯌꯦꯡ ꯇꯥꯕꯅꯤ ꯈꯔ ꯌꯦꯡꯉꯒ ꯑꯗꯨꯝ ꯄꯤꯅꯤ ꯑꯗꯒꯤ ꯄꯣꯠꯇꯨ ꯂꯧꯕꯒꯤ ꯃꯈꯥ ꯄꯣꯜꯂꯦ ꯀꯩꯀꯩꯅꯣ ꯂꯧꯗꯣꯏꯁꯦ ꯑꯥꯏꯇꯦꯝꯗꯣ ꯑꯩꯈꯣꯏꯅ ꯑꯄꯥꯝꯕꯗꯣ ꯂꯥꯛꯑꯒ ꯈꯜꯂꯒ ꯂꯧꯕ ꯌꯥꯕꯒꯩ ꯑꯗꯨꯝ ꯂꯧ ꯑꯩꯅ ꯌꯦꯡꯕ ꯌꯥꯕꯒꯩ ꯑꯗꯨꯝ ꯌꯦꯡꯉꯒꯦ ꯑꯗꯨꯅ ꯑꯄꯥꯝ ꯑꯄꯥꯝꯕ ꯈꯟꯕ ꯌꯥꯅꯤ ꯀꯔꯤ ꯅꯨꯃꯤꯠ ꯂꯥꯛꯀꯗꯕꯅꯣ ꯑꯣ ꯑꯥ ꯂꯣꯏꯅ ꯁꯨꯅ ꯂꯣꯏꯅ ꯁꯨꯅ ꯋꯥꯒꯤ ꯂꯤꯒꯤ ꯑꯗꯒꯤ ꯄꯌꯥꯒꯤ ꯊꯨꯃꯣꯛꯇꯒꯤ ꯑꯗꯒꯤ ꯆꯦꯡ ꯈꯞꯅꯕ ꯀꯩꯅꯣ ꯂꯣꯏꯅ ꯁꯨꯅ ꯂꯩꯔꯦ ꯌꯥꯡꯀꯣꯛꯇꯒꯤ ꯀꯩꯗꯒꯤ ꯐꯧꯔꯥ ꯀꯩꯀꯥ ꯂꯣꯏꯅ ꯊꯥꯏꯅꯒꯤ ꯁꯤꯖꯤꯟꯅꯔꯝꯕ ꯃꯌꯥꯝ ꯑꯗꯨꯒꯨꯝꯕ ꯑꯗꯒꯤ ꯑꯅꯧꯕꯗ ꯍꯥꯏꯔꯒꯅ ꯑꯩꯈꯣꯏꯒꯤ ꯐꯃꯨꯡꯐꯧꯗ ꯋꯥꯅ ꯅꯥꯟꯅ ꯁꯦꯝꯃꯒ ꯑꯩꯈꯣꯏꯒꯤ ꯃꯣꯝꯄꯥꯛ ꯊꯥꯔꯒ ꯁꯦꯝꯕ ꯁꯣꯐꯥ ꯍꯥꯏꯅꯕ ꯁꯥꯟꯅꯕ ꯊꯧꯔꯤ ꯇꯧꯔꯒ ꯍꯥꯏꯕꯤ ꯑꯉꯥꯡꯒꯤ ꯑꯍꯟꯒꯤ ꯃꯈꯟ ꯃꯊꯦꯜ ꯂꯣꯏꯅ ꯁꯨꯅ ꯂꯩꯔꯕꯅꯤ ꯑꯧ ꯂꯣꯏꯅ ꯁꯨꯅ ꯐꯪꯉꯕꯅꯤ ꯌꯥꯏꯌꯦ ꯌꯥꯏꯌꯦ ꯂꯥꯛꯑꯣ ꯂꯥꯛꯑꯣ ꯑꯗꯨꯒ ꯑꯇꯩ ꯀꯔꯤ ꯃꯇꯝ ꯑꯧ ꯌꯥꯒꯤꯔꯣꯏ ꯑꯧ ꯍꯣ ꯂꯩꯔꯤꯌꯦ ꯑꯇꯩ ꯀꯩꯀꯩꯁꯨ ꯎꯝ ꯎꯝ ꯍꯣꯏ ꯍꯣꯏ ꯍꯣꯏ ꯎꯝ ꯍꯧꯖꯤꯛꯀꯤ ꯃꯈꯜ ꯈꯔꯁꯨ ꯂꯩꯔꯤꯀꯣ ꯃꯈꯜ ꯑꯗꯤ ꯑꯩꯈꯣꯏꯒꯤ ꯇꯥꯒꯨꯝꯕ ꯑꯩꯈꯣꯏꯒꯤ ꯂꯣꯡꯒꯨꯝꯕ ꯑꯗꯒꯤ ꯉꯥ ꯐꯥꯕꯒꯤ ꯑꯣꯏꯔꯒꯁꯨ ꯑꯗꯒꯤ ꯑꯩꯈꯣꯏꯒꯤ ꯌꯦꯟ ꯉꯥꯗ ꯂꯦꯡ ꯌꯥꯕꯒꯨꯝꯕ ꯑꯗꯨꯝꯕꯒꯤ ꯏꯁꯇꯥꯏꯜ ꯃꯈꯜ ꯉꯥ ꯐꯥꯕ ꯉꯥꯃꯤꯁꯤꯡꯗ ꯁꯤꯖꯤꯟꯅꯅꯕ

ꯀꯔꯤ ꯂꯝꯗꯒꯤ ꯑꯣꯏꯕꯤꯔꯕꯅꯣ ꯑꯣ ꯑꯣ ꯑꯗꯨꯗꯤ ꯑꯣ ꯍꯥꯏꯕꯤꯔꯛꯑꯣ ꯑꯥ ꯑꯧ ꯍꯣꯏ ꯍꯣꯏ ꯍꯣꯏ ꯇꯥꯅꯔꯣ ꯇꯥꯅꯔꯣ ꯑꯗꯨꯒ ꯎꯝ ꯑꯣ ꯍꯣꯏ ꯍꯣꯏ ꯂꯩꯕ ꯌꯥꯕ ꯇꯧꯕ ꯌꯥꯕ ꯑꯗꯨꯝ ꯌꯦꯡꯉꯣ ꯑꯗꯨꯒ ꯀꯩꯅꯣ ꯀꯩꯅꯣ ꯂꯣꯏꯅ ꯈꯟꯅꯔꯒ ꯇꯧꯔꯁꯤꯅꯦ ꯍꯣꯏ ꯍꯣꯏ ꯎꯝ ꯐꯔꯦ ꯐꯔꯦ ꯃꯇꯝ ꯀꯌꯥꯝ ꯆꯠꯂꯖꯥꯠꯅꯣ